ꯑꯩꯈꯣꯏꯒꯤ ꯚꯥꯔꯠꯇ ꯂꯥꯏꯅꯤꯡꯒꯤ ꯊꯧꯗꯥꯡ ꯍꯥꯏꯔꯒꯗꯤ ꯚꯥꯔꯠ ꯑꯁꯤ ꯂꯥꯏꯅꯤꯡ ꯂꯥꯏꯁꯣꯟꯅ ꯃꯔꯝ ꯑꯣꯏꯔꯒ ꯑꯐꯕ ꯈꯨꯟꯅꯥꯏ ꯑꯃ ꯑꯣꯏꯍꯜꯂꯤ ꯍꯥꯏꯖꯅꯤꯡꯉꯤ ꯄꯔꯤꯊꯤꯕꯤꯗ ꯂꯥꯏꯅꯤꯡ ꯂꯥꯏꯅꯤꯡ ꯌꯥꯎꯗꯕ ꯂꯩꯕꯥꯛ ꯑꯃ ꯐꯥꯎꯕ ꯂꯩꯇꯦ ꯂꯥꯏꯅꯤꯡ ꯑꯁꯤ ꯌꯥꯝꯅ ꯃꯔꯨ ꯑꯣꯏ ꯑꯇꯣꯞꯄ ꯂꯥꯏꯅꯤꯡꯁꯤꯡꯗ ꯑꯩꯅ ꯍꯥꯏꯖꯅꯤꯡꯕꯗꯤ ꯏꯁꯣꯔꯒꯤ ꯑꯣꯏꯕ ꯑꯐꯕ ꯄꯥꯎꯇꯥꯛꯀꯤ ꯃꯇꯨꯡ ꯏꯟꯅ ꯑꯐꯕ ꯊꯕꯛꯁꯤꯡ ꯇꯧꯍꯟꯅꯤꯡꯏ ꯑꯗꯨꯒ ꯃꯤꯑꯣꯏꯕ ꯈꯨꯗꯤꯡ ꯃꯤꯑꯣꯏꯕ ꯈꯨꯗꯤꯡꯅ ꯂꯥꯏꯅꯤꯡ ꯂꯥꯏꯁꯣꯟ ꯇꯣꯡꯉꯥꯜꯂꯕꯁꯨ ꯏꯁꯣꯔꯗꯤ ꯑꯃꯈꯛꯇꯅꯤ ꯍꯥꯏꯅ ꯈꯟꯕꯤꯔꯒ ꯅꯨꯡꯁꯤ ꯆꯥꯟꯅꯅ ꯑꯩꯈꯣꯏ ꯑꯃꯇ ꯁꯥꯎꯅꯗꯅ ꯂꯩꯕ ꯉꯝꯅꯕ ꯍꯥꯏꯖꯅꯤꯡꯉꯤ